ꯁ꯭ꯋꯤꯠꯇꯤ ꯑꯩꯒꯤ ꯐꯣꯟꯗ ꯐꯨꯠ ꯋꯥꯏ ꯐꯥꯏꯒꯤ ꯑꯦꯞꯁꯇꯤ ꯂꯩ ꯑꯗꯨ ꯑꯩ ꯄꯤꯖꯥ ꯑꯣꯔꯗꯔꯗꯤ ꯇꯧꯅꯤꯡꯕꯅꯤ ꯗꯤꯁꯀꯥꯎꯟꯁꯦ ꯂꯩꯕ꯭ꯔꯥ ꯌꯦꯡꯕ ꯍꯩꯇ꯭ꯔꯦ ꯁ꯭ꯋꯤꯠꯇꯤ ꯅꯪꯅ ꯑꯃꯨꯛꯇꯪ ꯗꯤꯁꯀꯥꯎꯟ ꯂꯩꯕ꯭ꯔꯥ ꯍꯥꯏꯅ ꯌꯦꯡꯕꯤꯌꯨ ꯂꯩꯔꯒꯗꯤ ꯀꯣꯄꯟꯒ ꯄꯩꯕ꯭ꯔꯥ ꯍꯥꯏꯅ ꯌꯦꯡꯕꯤꯌꯨ ꯂꯩꯕ ꯇꯥꯔꯒꯗꯤ ꯀꯣꯄꯟꯗꯨꯁꯨ ꯍꯥꯞꯄꯤꯌꯨ ꯑꯩꯅ ꯍꯥꯟꯅ ꯄꯤꯖꯥ ꯑꯣꯔꯗꯔ ꯇꯧꯕꯗ ꯑꯣꯐꯔ ꯌꯦꯡꯍꯧꯗ꯭ꯔꯦ ꯑꯗꯨꯅ ꯄꯩꯁꯥ ꯆꯥꯎꯅ ꯂꯩꯈ꯭ꯔꯦ ꯍꯟꯗꯛꯃꯨꯛꯇꯤ ꯗꯤꯁꯀꯥꯎꯟ ꯌꯦꯡꯂꯒ ꯄꯩꯁꯥ ꯈꯔ ꯇꯥꯅ ꯂꯩꯕ ꯄꯥꯝꯃꯤ ꯑꯗꯨ ꯑꯩꯁꯦ ꯑꯦꯄ꯭ꯂꯤꯀꯦꯁꯟ ꯑꯁꯤꯗ ꯗꯤꯁꯀꯥꯎꯟ ꯌꯦꯡꯕꯁꯤ ꯐꯖꯅ ꯍꯩꯇ꯭ꯔꯦ ꯅꯍꯥꯛꯅ ꯈꯔ ꯇꯥꯛꯄꯤꯌꯨ